ꯃꯐꯝ ꯑꯁꯤꯗ ꯌꯥꯝꯅ ꯇꯣꯏꯅ ꯎꯕ ꯎꯆꯦꯛꯁꯤꯡ ꯍꯥꯏꯔꯒꯗꯤ ꯁꯦꯟꯗ꯭ꯔꯥꯡ ꯁꯦꯡꯕꯥꯡ ꯀ꯭ꯋꯥꯛ ꯎꯔꯣꯛ ꯑꯁꯤꯅꯆꯤꯡꯕ ꯃꯔꯥꯡ ꯀꯥꯏꯅ ꯎꯏ ꯑꯩꯅ ꯈ꯭ꯋꯥꯏꯗꯒꯤ ꯄꯥꯝꯖꯕ ꯎꯆꯦꯛꯇꯤ ꯅꯣꯡꯒꯧꯕꯤ ꯄꯥꯝꯖꯩ ꯅꯣꯡꯒꯧꯕꯤ ꯑꯁꯤ ꯑꯩꯅ ꯄꯥꯝꯖꯔꯤꯕꯒꯤ ꯃꯔꯝꯅ ꯃꯥꯗꯤ ꯌꯥꯝꯅ ꯇꯥꯡꯅ ꯂꯥꯛꯄ ꯃꯔꯝꯅ ꯌꯥꯝꯅ ꯅꯨꯡꯁꯤꯖꯩ ꯇꯣꯏꯅ ꯎꯕ ꯐꯪꯗꯦ ꯃꯔꯝ ꯑꯗꯨꯅ ꯑꯩꯅ ꯌꯥꯝꯅ ꯄꯥꯝꯖꯩ